ꯑꯩꯈꯣꯏꯒꯤ ꯃꯅꯤꯄꯨꯔ ꯑꯁꯤꯒꯤ ꯁꯥ ꯁꯟ ꯌꯣꯛꯄꯗ ꯆꯥꯅꯅꯕ ꯃꯆꯤꯟꯖꯥꯛꯀꯤ ꯍꯥꯏꯔꯒꯗꯤ ꯑꯩꯈꯣꯏꯒꯤ ꯆꯔꯨ ꯑꯃꯗꯤ ꯅꯥꯄꯤ ꯆꯔꯨ ꯑꯁꯤ ꯑꯩꯈꯣꯏꯅ ꯅꯕꯦꯝꯕꯔ ꯗꯤꯁꯦꯝꯕꯔ ꯑꯗꯨꯗ ꯂꯧ ꯂꯣꯛꯄꯒꯤ ꯃꯇꯝ ꯑꯗꯨꯗ ꯅꯣꯡ ꯆꯣꯠꯇ꯭ꯔꯤꯉꯩꯗ ꯐꯖꯅ ꯂꯧꯍꯧꯔꯒ ꯑꯩꯈꯣꯏꯒꯤ ꯌꯨꯝꯒꯤ ꯃꯆꯤ ꯅꯥꯀꯜ ꯑꯃꯗ ꯄꯩꯁꯤꯜꯂꯒ ꯁꯥ ꯁꯟꯒꯤ ꯆꯥꯅꯕ ꯃꯆꯤꯟꯖꯥꯛ ꯑꯣꯏꯅ ꯄꯩꯔꯒ ꯃꯊꯛꯇ ꯆꯣꯠꯇꯅꯕ ꯄ꯭ꯂꯥꯁꯇꯤꯛꯅ ꯀꯕꯔ ꯇꯧꯔꯒ ꯊꯝꯃꯤ ꯑꯗꯨ ꯄꯤꯖꯩ ꯑꯗꯨꯒ ꯁꯪꯒꯣꯝ ꯊꯣꯛꯄꯤ ꯁꯟ ꯑꯣꯏꯔꯒꯅ ꯃꯥꯒꯤ ꯃꯆꯥ ꯄꯣꯛꯑꯕ ꯃꯇꯨꯡ ꯃꯥꯅ ꯁꯪꯒꯣꯝ ꯌꯥꯝꯅ ꯃꯆꯥꯅ ꯁꯪꯒꯣꯝ ꯌꯥꯝꯅ ꯆꯤꯡꯉꯕ ꯃꯇꯝ ꯑꯗꯨꯗ ꯗꯥꯅꯥ ꯑꯗꯨ ꯑꯩꯈꯣꯏꯅ ꯊꯣꯡꯕꯤꯔꯒ ꯃꯥꯒꯤ ꯃꯕꯨꯛ ꯊꯟꯅꯕ ꯄꯤꯖꯩ ꯑꯗꯨꯗ ꯑꯗꯨꯝ ꯊꯨꯝ ꯍꯥꯞꯇꯅ ꯑꯗꯒꯤ ꯃꯥꯒꯤ ꯍꯥꯎꯅꯕ ꯑꯩꯈꯣꯏꯒꯤ ꯆꯥꯛꯀꯨꯝꯕ ꯂꯩꯔꯒꯁꯨ ꯆꯥꯛꯀꯨꯝꯕ ꯑꯗꯨꯝ ꯃꯕꯨꯛ ꯊꯟꯅꯕ ꯃꯥꯅ ꯍꯥꯎꯅꯕ ꯑꯗꯒꯤ ꯑꯔꯩꯕ ꯑꯩꯈꯣꯏꯒꯤ ꯑꯦꯟꯁꯥꯡ ꯅꯥꯄꯤꯒ ꯑꯣꯏꯔꯒꯁꯨ ꯑꯗꯨꯝ ꯑꯩꯈꯣꯏ ꯆꯥꯈꯨꯝꯗꯒꯤ ꯊꯣꯛꯂꯛꯄ ꯑꯗꯨꯒꯨꯝꯕ ꯑꯩꯈꯣꯏꯅ ꯂꯪꯁꯦꯛꯄ ꯌꯥꯔꯕ ꯑꯗꯨꯒꯨꯝꯕꯗꯣ ꯍꯥꯞꯆꯤꯟꯕꯤꯔꯦꯔꯒ ꯊꯣꯡꯕꯤꯔꯒ ꯄꯤꯖꯔꯒ ꯃꯕꯨꯛ ꯊꯟꯅ ꯂꯩꯍꯟꯅꯕꯒꯤꯗꯃꯛꯇ ꯑꯗꯒꯤ ꯃꯥꯒꯤ ꯊꯣꯛꯏꯕ ꯁꯪꯒꯣꯝꯗꯨꯅ ꯃꯥꯒꯤ ꯁꯟꯅꯥꯎꯗꯁꯨ ꯃꯕꯨꯛ ꯊꯟꯖꯕ ꯑꯗꯨꯒ ꯁꯟꯅꯥꯎꯗꯨꯅ ꯊꯛꯄꯒꯤ ꯈꯔ ꯈꯥꯛꯄ ꯑꯩꯈꯣꯏꯅ ꯁꯪꯒꯣꯝ ꯁꯨꯝꯍꯧꯕꯗꯨꯅ ꯑꯃꯨꯛ ꯑꯩꯈꯣꯏꯗꯁꯨ ꯍꯦꯟꯅ ꯍꯛꯆꯥꯡ ꯐꯕ ꯀꯥꯟꯅꯕ ꯑꯩꯈꯣꯏꯅ ꯗꯁꯨ ꯌꯥꯝ ꯀꯥꯟꯅꯕ ꯑꯣꯏꯕ ꯑꯗꯨꯅ ꯑꯩꯈꯣꯏ ꯃꯅꯤꯄꯨꯔꯗꯗꯤ ꯁꯟ ꯁꯥ ꯁꯟꯒꯤꯗꯃꯛꯇꯗꯤ ꯑꯩꯈꯣꯏꯒꯤ ꯅꯥꯄꯤ ꯑꯗꯨꯒ ꯆꯔꯨꯁꯤꯅ ꯀꯝꯃꯟ ꯑꯣꯏꯅ ꯁꯤꯖꯤꯟꯅꯩ ꯁꯥ ꯁꯟꯁꯤꯒꯤ ꯃꯔꯝꯗ ꯍꯥꯏꯔꯒꯗꯤ ꯑꯩꯈꯣꯏꯒꯤ ꯁꯥ ꯁꯟꯗ ꯑꯩꯈꯣꯏꯒꯤ ꯕꯦꯔꯥꯏꯇꯤ ꯌꯥꯝ ꯂꯩꯈ꯭ꯔꯦ ꯕꯦꯔꯥꯏꯇꯤ ꯑꯩꯈꯣꯏꯒꯤ ꯂꯣꯀꯦꯜ ꯁꯟꯒꯤ ꯗꯃꯛꯇꯗꯤ ꯌꯥꯝꯅ ꯀꯩꯁꯨ ꯊꯣꯏꯗꯣꯛꯅ ꯋꯥꯔꯨꯗ꯭ꯔꯦ ꯑꯗꯨꯒ ꯖꯔꯁꯤꯒꯤꯗꯤ ꯃꯥꯒꯤ ꯃꯆꯤꯟꯖꯥꯛ ꯇꯣꯉꯥꯟꯕ ꯂꯩ ꯇꯣꯉꯥꯟꯕꯗꯣ ꯄꯤꯖꯗꯅ ꯑꯗꯒꯤ ꯃꯥꯗꯤ ꯊꯥꯗꯣꯛꯄ ꯅꯠꯇꯦ ꯂꯣꯀꯦꯜꯒꯤꯗꯤ ꯑꯃꯨꯛ ꯊꯥꯗꯣꯛꯑꯒ ꯂꯧ ꯎꯅꯗꯕ ꯃꯇꯝꯗꯗꯤ ꯊꯥꯗꯣꯛꯑꯒ ꯍꯜꯂꯛꯄꯗ ꯑꯩꯈꯣꯏꯅ ꯁꯥꯖꯤꯛ ꯀꯨꯝꯕ ꯈꯔ ꯐꯥꯜꯂꯒ ꯅꯥꯄꯤ ꯁꯤꯡꯅꯥ ꯈꯔ ꯊꯝꯕꯤꯔꯒ ꯃꯥꯒꯤ ꯁꯥꯕꯝꯗꯨꯗ ꯊꯝꯕꯤꯔꯒ ꯃꯥ ꯑꯗꯨꯝ ꯍꯟꯖꯤꯜꯂꯒ ꯆꯥꯖꯕ ꯑꯗꯨꯒ ꯖꯔꯁꯤꯒꯤꯗꯤ ꯃꯥꯒꯤ ꯊꯥꯗꯣꯛꯇ꯭ꯔꯕꯅꯤꯅ ꯃꯥꯒꯤ ꯃꯆꯤꯟꯖꯥꯛ ꯑꯩꯈꯣꯏꯒꯤ ꯀꯩꯅꯣ ꯅꯥꯄꯤꯒꯨꯝꯕꯁꯦ ꯑꯗꯨꯝ ꯐꯥꯜꯂꯒ ꯃꯥꯒꯤ ꯁꯪꯒꯣꯟꯗ ꯊꯝꯕꯤꯔꯒ ꯃꯥꯒꯤ ꯋꯥꯠꯇꯅꯕ ꯃꯕꯨꯛ ꯊꯟꯅꯕ ꯑꯗꯨꯝ ꯊꯝꯕꯤꯗꯣꯏꯅꯤ ꯑꯗꯨꯒ ꯃꯥꯒꯤ ꯏꯁꯤꯡ ꯑꯗꯒꯤ ꯃꯥꯒꯤ ꯐꯖꯅ ꯋꯥꯠꯇꯅꯕ ꯍꯣꯠꯅꯕꯤꯗꯣꯏꯅꯤ ꯑꯗꯨꯒ ꯂꯣꯀꯦꯜꯒꯤꯗꯃꯛꯇꯗꯤ ꯊꯣꯏꯅ ꯋꯥꯔꯨꯗ꯭ꯔꯦ ꯃꯥꯒꯤꯗꯤ ꯃꯇꯝ ꯃꯇꯝꯗꯨꯒꯤ ꯃꯇꯨꯡ ꯏꯟꯅ ꯊꯥꯗꯣꯛꯄ ꯃꯇꯝ ꯄꯨꯟꯁꯤꯟꯕ ꯃꯇꯝꯗꯨꯗ ꯄꯨꯟꯁꯤꯜꯂꯒ ꯃꯥꯒꯤ ꯃꯆꯤꯟꯖꯥꯛꯇꯨ ꯑꯩꯈꯣꯏꯅ ꯃꯥꯒꯤ ꯃꯇꯝꯗꯨꯒ ꯆꯥꯟꯅꯕ ꯑꯩꯈꯣꯏꯒꯤ ꯁꯖꯤꯛ ꯑꯣꯏꯔꯦ ꯅꯥꯄꯤꯗꯨ ꯐꯖꯅ ꯈꯥꯎꯔꯒ ꯊꯝꯕꯤꯔꯒ ꯃꯥꯒꯤ ꯃꯕꯨꯛ ꯊꯟꯅꯕ ꯑꯗꯨꯝ ꯊꯝꯕꯤꯔꯦ ꯑꯗꯨꯒ ꯃꯥꯅ ꯍꯜꯂꯛꯇ꯭ꯔꯦ ꯑꯩꯈꯣꯏꯅ ꯊꯤꯔꯨꯔꯒ ꯑꯗꯨꯝ ꯄꯤꯖꯔꯦ ꯑꯗꯨꯃꯥꯏꯅ ꯇꯧꯋꯤ